ꯑꯩꯅ ꯂꯩꯔꯤꯕ ꯑꯩꯒꯤ ꯃꯅꯤꯄꯨꯔ ꯑꯁꯤ ꯌꯥꯝꯅ ꯗꯥꯏꯕꯔꯁ ꯑꯣꯏꯕ ꯀꯃ꯭ꯌꯨꯅꯤꯇꯤ ꯃꯌꯥꯝꯅ ꯈꯨꯟ ꯗꯥꯕ ꯂꯝꯅꯦ ꯍꯥꯏ ꯇꯥꯔꯦ ꯑꯗꯨ ꯈ꯭ꯔꯤꯁꯇ꯭ꯌꯥꯟꯅ ꯈ꯭ꯔꯤꯁꯇ꯭ꯌꯥꯟ ꯅꯦꯄꯥꯂꯤ ꯑꯗꯒꯤꯗꯤ ꯍꯤꯟꯗꯨꯏꯖꯝ ꯆꯠꯄ ꯃꯩꯇꯩ ꯁꯅꯥꯃꯍꯤꯖꯝ ꯆꯠꯄ ꯃꯨꯁꯂꯤꯝ ꯃꯌꯥꯝ ꯂꯩꯔꯦ ꯂꯩꯕꯁꯤꯗ ꯈ꯭ꯔꯤꯁꯇ꯭ꯌꯥꯟꯁꯤꯡꯒꯤ ꯑꯗꯒꯤꯗꯤ ꯃꯨꯁꯂꯤꯝꯁꯤꯡꯒꯤꯅ ꯐꯨꯝꯃꯤ ꯑꯗꯒꯤ ꯑꯩꯈꯣꯏꯒꯤꯅ ꯍꯤꯟꯗꯨꯏꯖꯝ ꯆꯠꯄꯒꯤꯅ ꯃꯩ ꯊꯥꯏ ꯀ꯭ꯔꯤꯃꯦꯁꯟ ꯇꯧꯋꯤ ꯑꯗꯒꯤꯗꯤ ꯈꯤꯇꯪ ꯍꯦꯟꯅ ꯀꯟꯈꯤꯕ ꯍꯤꯟꯗꯨꯏꯖꯝ ꯍꯦꯟꯅ ꯀꯟꯖꯟꯈꯤꯕ ꯀꯥꯡꯕꯨꯅ ꯃꯥꯒꯤ ꯎꯠꯇꯨ ꯄꯨꯔꯒ ꯅꯕꯗꯤꯞꯇ ꯒꯪꯒꯥꯗ ꯊꯥꯊꯕ ꯑꯗꯨꯒꯨꯝꯕꯁꯤ ꯇꯧꯋꯦ ꯍꯥꯏ ꯇꯥꯔꯦ